ꯇꯨ ꯊꯥꯎꯖꯟ ꯇꯨ ꯍꯟꯗ꯭ꯔꯦꯗ ꯊꯥꯔꯇꯤ ꯐꯥꯏꯚ ꯊ꯭ꯔꯤ ꯊꯥꯎꯖꯟ ꯁꯤꯛꯁ ꯍꯟꯗ꯭ꯔꯦꯗ ꯐꯣꯔꯠ ꯐꯥꯏꯚ ꯐꯥꯏꯚ ꯊꯥꯎꯖꯟ ꯁꯤꯛꯁ ꯍꯟꯗ꯭ꯔꯦꯗ ꯇ꯭ꯋꯦꯟꯇꯤ ꯅꯥꯏꯟ ꯁꯤꯛꯁ ꯊꯥꯎꯖꯟ ꯅꯥꯏꯟ ꯍꯟꯗ꯭ꯔꯦꯗ ꯑꯩꯠꯇꯤ ꯁꯦꯕꯦꯟ ꯐꯣꯔ ꯊꯥꯎꯖꯟ ꯐꯥꯏꯚ ꯍꯟꯗ꯭ꯔꯦꯗ ꯁꯤꯛꯁꯇꯤ ꯑꯩꯠ